ꯑꯩꯅ ꯈ꯭ꯋꯥꯏ ꯄꯥꯝꯖꯕ ꯊꯕꯛꯇꯤ ꯖꯒꯣꯏ ꯁꯥꯕꯅꯤ ꯖꯒꯣꯏ ꯁꯥꯕꯁꯦ ꯑꯩ ꯏꯁꯥꯃꯛ ꯖꯒꯣꯏ ꯁꯥꯕꯤ ꯑꯃ ꯑꯣꯏꯔꯨꯕꯅꯤꯅ ꯌꯥꯝꯅ ꯅꯨꯡꯉꯥꯏꯕ ꯊꯝꯃꯣꯏ ꯌꯥꯝꯅ ꯊꯣꯠꯍꯟꯕ ꯅꯧꯍꯟꯕ ꯐꯥꯎꯍꯜꯂꯤ